ꯑꯩꯅ ꯁꯦꯝꯕ ꯃꯊꯦꯜ ꯍꯥꯏꯔꯒꯗꯤ ꯎꯇꯤ ꯄꯣꯝꯕ ꯑꯁꯤꯅꯤ ꯎꯇꯤ ꯄꯣꯝꯕ ꯑꯁꯤꯗ ꯃꯈꯜ ꯑꯅꯤ ꯂꯩ ꯑꯃꯅ ꯆꯦꯡ ꯎꯇꯤ ꯑꯃꯅ ꯍꯋꯥꯏ ꯎꯇꯤ ꯆꯦꯡ ꯎꯇꯤ ꯍꯥꯏꯔꯒꯅ ꯃꯅꯥ ꯃꯁꯤꯡ ꯑꯁꯪꯕ ꯍꯤꯡꯒꯣꯜꯗ ꯄꯥꯟꯕ ꯑꯁꯪꯕ ꯃꯅꯥ ꯃꯁꯤꯡꯁꯤꯅ ꯄꯣꯝꯕ ꯑꯗꯨꯒ ꯍꯋꯥꯏ ꯎꯇꯤ ꯍꯥꯏꯔꯒꯅ ꯍꯋꯥꯏ ꯈꯛꯇꯪ ꯄꯣꯝꯕ ꯑꯗꯨ ꯑꯩꯗꯤ ꯍꯋꯥꯏ ꯎꯇꯤꯁꯤꯗꯒꯤ ꯆꯦꯡ ꯎꯇꯤꯅ ꯍꯦꯟꯅ ꯄꯥꯝꯃꯦ ꯆꯦꯡ ꯎꯇꯤꯁꯤꯅ ꯃꯅꯥ ꯃꯁꯤꯡꯒ ꯆꯦꯡꯒ ꯈꯛꯇꯅ ꯄꯣꯝꯒꯅꯤ ꯑꯗꯨꯒ ꯃꯍꯥꯎꯁꯨ ꯑꯩꯒꯤꯗꯤ ꯆꯦꯡ ꯎꯇꯤꯁꯤꯅ ꯆꯦꯡ ꯎꯇꯤꯁꯤꯅ ꯃꯍꯥꯎꯁꯦ ꯑꯩꯉꯣꯟꯗ ꯍꯥꯎꯕ ꯍꯦꯟꯖꯩ ꯑꯗꯨꯅ ꯑꯩꯗꯤ ꯆꯦꯡ ꯎꯇꯤ ꯄꯣꯝꯕꯅ ꯈꯔ ꯍꯦꯟꯅ ꯄꯥꯝꯖꯩ ꯍꯋꯥꯏ ꯎꯇꯤ ꯄꯣꯝꯕꯗꯗꯤ ꯍꯋꯥꯏ ꯍꯥꯞꯄ ꯌꯥꯏ ꯍꯋꯥꯏꯗꯨ ꯅꯠꯇꯕ ꯑꯇꯣꯞꯄ ꯇꯣꯔꯣꯕꯣꯠꯁꯨ ꯍꯥꯞꯄ ꯌꯥꯏ ꯇꯣꯔꯣꯕꯣꯠ ꯍꯥꯞꯄꯗꯤ ꯍꯦꯟꯅ ꯍꯥꯎꯋꯦꯁꯨ ꯍꯥꯏꯅꯔꯤꯕꯅꯤ ꯑꯗꯨ ꯆꯦꯡ ꯎꯇꯤ ꯑꯁꯪꯕꯁꯤꯗꯅ ꯍꯤꯡꯒꯣꯜꯗ ꯄꯥꯟꯕ ꯃꯅꯥ ꯃꯁꯤꯡ ꯌꯦꯝꯗꯦꯝ ꯃꯅꯥꯕꯨ ꯑꯣꯏꯔꯣ ꯑꯗꯒꯤ ꯌꯥꯝ ꯂꯩꯈ꯭ꯔꯦ ꯃꯥꯒꯤ ꯍꯥꯞꯄ ꯌꯥꯕ ꯃꯅꯥ ꯃꯁꯤꯡ ꯃꯥꯏꯔꯦꯟ ꯃꯅꯥ ꯑꯅꯧꯕꯒꯨꯝꯕꯁꯨ ꯍꯥꯞꯄꯒ ꯄꯣꯝꯕ ꯌꯥꯏ ꯆꯦꯡ ꯎꯇꯤꯁꯤꯗꯤ ꯃꯍꯥꯎ ꯌꯥꯝꯅ ꯂꯩ ꯑꯗꯨꯒ ꯑꯌꯥꯝꯕꯅꯁꯨ ꯎꯁꯣꯞ ꯀꯩꯀꯩꯗ ꯍꯥꯏꯔꯒꯁꯨ ꯆꯦꯡ ꯎꯇꯤꯁꯤꯅ ꯑꯌꯥꯝꯕ ꯍꯥꯞꯅꯩ ꯍꯋꯥꯏ ꯎꯇꯤꯁꯨ ꯍꯥꯞꯅꯩ ꯍꯥꯞꯅꯗꯕ ꯅꯠꯇꯦ ꯑꯗꯨꯕꯨ ꯆꯦꯡ ꯎꯇꯤꯅ ꯍꯦꯟꯅ ꯄꯥꯝꯅꯩ ꯃꯌꯥꯝꯅꯁꯨ